ꯂꯥꯏꯛ ꯀꯨꯝꯍꯩꯒꯨꯝꯕꯗꯤ ꯌꯥꯝꯅ ꯂꯩ ꯂꯥꯏꯛ ꯈ꯭ꯔꯤꯁꯃꯥꯁꯀꯨꯝꯕ ꯆꯥꯛ ꯆꯥꯛ ꯈꯣꯝꯕꯒꯨꯝꯕꯗ ꯂꯥꯏꯛ ꯂꯧꯒꯨꯝꯕ ꯌꯩꯕꯒꯨꯝꯕꯗ ꯀꯨꯝꯍꯩꯒꯨꯝꯕꯁꯨ ꯌꯥꯝꯅ ꯂꯩ ꯑꯗꯨ ꯑꯣꯏꯔꯁꯨ ꯑꯗꯨꯒꯨꯝꯕ ꯀꯨꯝꯍꯩꯗꯗꯤ ꯂꯥꯏꯛ ꯑꯩꯈꯣꯏꯗꯤ ꯈ꯭ꯔꯤꯁꯃꯥꯁꯇꯗꯤ ꯂꯥꯏꯛ ꯄꯨꯟꯅ ꯆꯥꯛ ꯆꯥꯃꯤꯟꯅꯩ ꯖꯒꯣꯏ ꯁꯥꯃꯤꯟꯅꯩ ꯅꯨꯡꯗꯥꯡꯗ ꯀꯦꯗ꯭ꯔꯤꯡ ꯇꯧꯏ ꯈꯣꯠꯂꯤ ꯑꯗꯨꯒ ꯐꯧ ꯌꯩꯕꯒꯨꯝꯕꯀꯥꯟꯗꯗꯤ ꯂꯥꯏꯛ ꯀꯔꯤ ꯐꯧ ꯌꯩꯕ ꯀꯥꯟꯗ ꯌꯥꯝꯅ ꯏꯟꯇ꯭ꯔꯦꯁꯇꯤꯡꯁꯨ ꯑꯣꯏ ꯑꯗꯨ ꯑꯣꯏ ꯑꯗꯨꯒꯨꯝꯕꯁꯨ ꯑꯩꯈꯣꯏ ꯄꯨꯟꯅ ꯃꯤꯟꯅ ꯂꯥꯏꯛ ꯃꯤꯅ ꯐꯧ ꯑꯇꯩꯅ ꯐꯧ ꯌꯩꯒꯅꯤ ꯐꯧ ꯑꯇꯩꯅ ꯂꯥꯡꯒꯅꯤ ꯏꯁꯩ ꯇꯥꯒꯅꯤ ꯈꯣꯠꯀꯅꯤ ꯖꯒꯣꯏ ꯁꯥꯒꯅꯤ ꯑꯗꯨꯒ ꯑꯇꯩꯅꯗꯤ ꯑꯗꯨꯒ ꯑꯗꯨ ꯄꯨꯟꯅ ꯂꯣꯏꯕ ꯀꯥꯟꯗꯗꯤ ꯆꯥꯛ ꯆꯥꯅꯒꯅꯤ ꯈꯣꯠꯀꯅꯤ ꯑꯗꯨ ꯂꯣꯏꯔꯕ ꯃꯇꯨꯡꯗ ꯑꯗꯨꯒꯨꯝꯕ ꯃꯈꯟꯒꯨꯝꯕ ꯇꯧꯔꯒ ꯂꯥꯏꯛ ꯑꯗꯨꯝ ꯑꯦꯟꯖꯣꯏꯃꯦꯟ ꯃꯌꯥꯝꯁꯨ ꯂꯩ